ꯑꯩꯅ ꯍꯟꯗꯛ ꯂꯥꯏꯔꯤꯛ ꯑꯃ ꯑꯣꯟꯂꯥꯏꯟꯗꯒꯤ ꯂꯧꯏ ꯍꯥꯏꯔꯤꯕ ꯂꯥꯏꯔꯤꯛ ꯑꯁꯤꯒꯤ ꯃꯃꯤꯡꯗꯤ ꯑꯦꯟꯁꯤꯌꯟ ꯑꯦꯟ ꯃꯦꯗꯤꯕꯦꯜ ꯍꯤꯁꯇ꯭ꯔꯤ ꯍꯥꯏꯔꯤꯕ ꯂꯥꯏꯔꯤꯛ ꯑꯁꯤ ꯑꯩꯉꯣꯟꯗ ꯌꯥꯝꯅ ꯀꯥꯟꯅꯩ ꯑꯃꯁꯨꯡ ꯃꯁꯤꯗ ꯐꯖ ꯐꯖꯔꯕ ꯇꯣꯄꯤꯛ ꯀꯌꯥ ꯑꯃꯔꯣꯝ ꯌꯥꯎꯏ ꯍꯥꯏꯔꯤꯕ ꯇꯣꯄꯤꯛ ꯑꯁꯤꯒ ꯇꯣꯄꯤꯛ ꯑꯁꯤꯒ ꯂꯣꯏꯅꯅ ꯇꯣꯉꯥꯟ ꯇꯣꯉꯥꯟꯕ ꯅꯣꯂꯦꯁ ꯀꯌꯥ ꯑꯃ ꯄꯤꯔꯤ ꯑꯃꯁꯨꯡ ꯍꯥꯏꯔꯤꯕ ꯂꯥꯏꯔꯤꯛ ꯑꯁꯤꯗ ꯃꯃꯥꯡꯒꯤ ꯄ꯭ꯔꯤꯕꯦꯁ ꯌꯤꯔ ꯃꯃꯥꯡꯒꯤ ꯀꯣꯏꯁꯟ ꯌꯥꯝꯅ ꯌꯥꯎꯏ ꯑꯃꯁꯨꯡ ꯑꯟꯁ꯭ꯔꯁꯨ ꯌꯥꯎꯔꯤ ꯍꯥꯏꯔꯤꯕ ꯂꯥꯏꯔꯤꯛ ꯑꯁꯤꯅ ꯑꯩꯒꯤ ꯋꯥꯈꯜꯂꯣꯟ ꯑꯗꯒꯤ ꯅꯣꯂꯦꯁꯁꯤꯡꯗ ꯌꯥꯝꯅ ꯆꯥꯎꯈꯠꯍꯜꯂꯤ ꯑꯃꯁꯨꯡ ꯏꯝꯄ꯭ꯔꯨꯞ ꯑꯣꯏꯍꯜꯂꯤ ꯃꯔꯝ ꯑꯁꯤꯅ ꯍꯥꯏꯔꯤꯕ ꯂꯥꯏꯔꯤꯛ ꯑꯁꯤ ꯑꯩꯒꯤ ꯑꯣꯏꯅꯗꯤ ꯌꯥꯝꯅ ꯃꯔꯨ ꯑꯣꯏ